ꯚꯥꯔꯠꯀꯤ ꯃꯦꯗꯤꯌꯥꯁꯤꯡ ꯍꯥꯏꯕꯗꯤ ꯏꯟꯗꯤꯌꯥ ꯇꯨꯗꯦ ꯇꯥꯏꯝꯁ ꯑꯣꯐ ꯏꯟꯗꯤꯌꯥ ꯍꯥꯏꯔꯤꯕ ꯄꯥꯎꯆꯦꯁꯤꯡ ꯑꯁꯤ ꯌꯥꯝꯅ ꯄꯣꯄꯨꯂꯔ ꯑꯣꯏꯕ ꯑꯩꯈꯣꯏꯒꯤ ꯂꯩꯔꯤꯕ ꯏꯟꯗꯤꯌꯥꯒꯤ ꯑꯣꯏꯅ ꯌꯥꯝꯅ ꯄꯣꯄꯨꯂꯔ ꯑꯣꯏꯕ ꯄꯥꯎꯆꯦꯁꯤꯡꯒꯤ ꯃꯅꯨꯡꯗ ꯑꯃꯅꯤ ꯍꯥꯏꯔꯤꯕ ꯃꯦꯗꯤꯌꯥꯁꯤꯡ ꯑꯁꯤꯗ ꯂꯥꯛꯈꯤꯕ ꯅ꯭ꯌꯨꯁꯁꯤꯡ ꯄꯥꯎꯆꯦꯁꯤꯡ ꯑꯁꯤ ꯄꯥꯎꯁꯤꯡ ꯑꯁꯤ ꯑꯆꯨꯝꯕꯃꯛꯅꯤ ꯍꯥꯏꯅ ꯄ꯭ꯔꯖꯥ ꯃꯤꯌꯥꯝꯅ ꯈꯜꯂꯤ ꯑꯗꯨꯕꯨ ꯍꯧꯖꯤꯛ ꯍꯧꯖꯤꯛꯀꯤ ꯂꯩꯔꯤꯕ ꯏꯟꯗꯤꯌꯥꯒꯤ ꯑꯣꯏꯔꯤꯕ ꯐꯤꯕꯝ ꯑꯁꯤꯗ ꯏꯟꯗꯤꯌꯥ ꯇꯨꯗꯦ ꯅꯠꯇ꯭ꯔꯒ ꯇꯥꯏꯝꯁ ꯑꯣꯐ ꯏꯟꯗꯤꯌꯥꯗ ꯂꯥꯛꯂꯕ ꯄꯥꯎ ꯈꯨꯗꯤꯡꯃꯛꯄꯨꯁꯨ ꯊꯥꯖꯕ ꯌꯥꯕꯒꯤ ꯋꯥꯡꯃꯗ ꯂꯥꯛꯂꯦ ꯃꯔꯝꯗꯤ ꯃꯦꯗꯤꯌꯥ ꯑꯁꯤ ꯇꯣꯉꯥꯟꯕ ꯄꯣꯂꯤꯇꯤꯀꯦꯜ ꯄꯥꯔꯇꯤ ꯈꯔꯅ ꯄꯥꯏꯈꯤꯕꯅ ꯃꯔꯝ ꯑꯣꯏꯗꯨꯅ ꯃꯈꯣꯏꯒꯤ ꯍꯥꯏꯅꯤꯡ ꯍꯥꯏꯅꯤꯡꯕ ꯉꯥꯡꯅꯤꯡ ꯉꯥꯡꯅꯤꯡꯕ ꯄꯥꯎꯁꯤꯡ ꯑꯗꯨ ꯏꯔꯒ ꯊꯥꯗꯣꯔꯛꯄꯒꯤ ꯐꯤꯕꯝꯗ ꯂꯩꯔꯦ ꯑꯗꯨꯒ ꯃꯔꯨꯑꯣꯏꯅ ꯑꯩꯈꯣꯏꯒꯤ ꯄꯣꯂꯤꯇꯤꯀꯦꯜ ꯄꯥꯔꯇꯤꯁꯤꯡ ꯑꯁꯤꯅ ꯃꯦꯗꯤꯌꯥꯁꯤꯡ ꯑꯁꯤ ꯂꯩꯈꯤꯕꯅ ꯃꯔꯝ ꯑꯣꯏꯔꯒ ꯑꯩꯈꯣꯏꯒꯤ ꯄ꯭ꯔꯖꯥ ꯃꯤꯌꯥꯝꯗ ꯂꯥꯟꯅ ꯁꯨꯡꯑꯣꯏ ꯑꯣꯏꯔꯣꯏꯗꯕ ꯄꯥꯎ ꯀꯌꯥꯃꯔꯨꯝꯁꯨ ꯁꯟꯗꯣꯛꯂꯒ ꯃꯤꯌꯥꯝꯗ ꯂꯥꯟꯅ ꯎꯍꯟꯕ ꯑꯩꯈꯣꯏꯒꯤ ꯔꯥꯏꯠꯁ ꯊꯣꯛꯂꯛꯄ ꯑꯃꯗꯤ ꯔꯤꯂꯤꯖꯁꯀꯤ ꯑꯣꯏꯕ ꯄ꯭ꯔꯣꯕ꯭ꯂꯦꯝ ꯀꯌꯥ ꯑꯃ ꯊꯣꯛꯂꯛꯄ ꯌꯥꯕꯒꯤ ꯀꯟꯗꯤꯁꯟꯗ ꯍꯧꯖꯤꯛ ꯍꯧꯖꯤꯛ ꯑꯩꯈꯣꯏꯒꯤ ꯏꯟꯗꯤꯌꯥꯁꯤ ꯂꯩ ꯑꯗꯨꯒ ꯄꯥꯎꯆꯦꯁꯤꯡ ꯑꯁꯤ ꯐꯩ ꯃꯁꯤꯅ ꯃꯔꯝ ꯑꯣꯏꯔꯒ ꯑꯩꯈꯣꯏꯒꯤ ꯈꯪꯂꯣꯏꯗꯕ ꯈꯪꯂꯣꯏꯗꯕ ꯀꯌꯥꯃꯔꯨꯝ ꯑꯃ ꯈꯪꯍꯜꯂꯤ ꯃꯔꯨꯑꯣꯏꯅ ꯑꯩꯅ ꯍꯧꯖꯤꯛ ꯄꯟꯖꯈ꯭ꯔꯤꯕ ꯇꯥꯏꯝꯁ ꯑꯣꯐ ꯏꯟꯗꯤꯌꯥ ꯑꯃꯗꯤ ꯏꯟꯗꯤꯌꯥ ꯇꯨꯗꯦ ꯍꯥꯏꯔꯤꯕ ꯄꯥꯎꯁꯤꯡ ꯑꯁꯤꯗ ꯃꯔꯨꯑꯣꯏꯅ ꯊꯥꯖꯒꯗꯕꯗꯤ ꯖꯣꯕꯀꯤ ꯑꯣꯏꯕ ꯅ꯭ꯌꯨꯁꯁꯤꯡ ꯂꯥꯛꯄ ꯑꯃꯗꯤ ꯑꯦꯠꯚꯔꯇꯥꯏꯁ ꯃꯦꯟꯁꯤꯡ ꯑꯁꯤꯅ ꯃꯔꯨꯑꯣꯏꯅ ꯊꯥꯖꯍꯟꯅꯤꯡꯉꯤ ꯑꯗꯨꯒ ꯄꯣꯂꯤꯇꯤꯛꯁꯀꯤ ꯑꯣꯏꯕ ꯄꯣꯂꯤꯇꯤꯀꯦꯜꯒꯤ ꯑꯣꯏꯕ ꯄꯥꯎꯆꯦꯁꯤꯡꯗꯗꯤ ꯄꯥꯎꯆꯦꯁꯤꯡ ꯑꯁꯤꯗꯤ ꯐꯣꯔꯇꯤ ꯄꯥꯔꯁꯦꯟꯗꯤ ꯊꯥꯖꯕ ꯌꯥꯗ꯭ꯔꯦ